ꯒꯥꯔꯤ ꯕꯥꯏꯛ ꯍꯥꯏꯕ ꯇꯥꯔꯦ ꯕꯥꯏꯛ ꯁꯤꯖꯤꯟꯅꯕꯁꯤ ꯃꯁꯤ ꯌꯥꯝꯅ ꯐꯩ ꯑꯩꯒꯤ ꯑꯣꯏꯅꯗꯤ ꯌꯥꯝꯅ ꯄꯥꯝꯖꯩ ꯑꯩ ꯏꯁꯥꯃꯛꯁꯨ ꯍꯧꯖꯤꯛ ꯍꯧꯖꯤꯛ ꯁꯤꯖꯤꯟꯅꯔꯤ ꯕꯥꯏꯛꯁꯤ ꯁꯤꯖꯤꯟꯅꯕ ꯃꯇꯝꯗ ꯕꯥꯏꯛꯁꯤꯗ ꯗꯔꯀꯥꯔ ꯑꯣꯏꯕ ꯑꯩꯅ ꯕꯥꯏꯛꯁꯤꯕꯨ ꯊꯧꯕ ꯃꯇꯝꯗ ꯍꯥꯏꯗꯤ ꯊꯣꯔꯛꯄ ꯈꯨꯗꯣꯡ ꯊꯤꯕꯗꯒꯤ ꯉꯥꯛꯊꯣꯛꯅꯅꯕ ꯑꯩꯍꯥꯛꯅ ꯕꯥꯏꯛꯁꯤ ꯌꯥꯝꯅ ꯂꯨꯅ ꯆꯥꯟꯅ ꯇꯧꯕ ꯃꯊꯧ ꯇꯥꯏ ꯊꯧꯗꯣꯛꯇ꯭ꯔꯤꯉꯩ ꯃꯃꯥꯡꯗ ꯕꯥꯏꯛꯇꯨ ꯐꯖꯅ ꯀ꯭ꯂꯤꯟ ꯇꯧꯕꯤꯒꯅꯤ ꯆꯥꯝꯊꯣꯛꯄꯤꯒꯅꯤ ꯅꯥꯟꯅ ꯊꯝꯕꯤꯒꯅꯤ ꯗꯦꯟ ꯑꯗꯨꯒ ꯆꯀꯥ ꯌꯥꯔꯤꯕ꯭ꯔꯥ ꯆꯀꯥ ꯄꯝꯆꯔ ꯑꯣꯏꯗꯕ꯭ꯔꯥ ꯅꯨꯡꯁꯤꯠ ꯋꯥꯠꯂꯤꯕ꯭ꯔꯥ ꯌꯥꯔꯕ꯭ꯔꯥ ꯌꯦꯡꯕꯤꯒꯅꯤ ꯗꯦꯟ ꯑꯗꯨꯒ ꯕ꯭ꯔꯦꯛꯅꯆꯤꯡꯕꯁꯤꯡꯁꯨ ꯑꯩꯈꯣꯏ ꯆꯦꯛ ꯇꯧꯕꯤꯒꯅꯤ ꯑꯗꯨꯒ ꯏꯟꯖꯤꯟꯒꯤ ꯐ꯭ꯂꯨꯜꯁꯤꯡ ꯍꯥꯏ ꯇꯥꯔꯦ ꯑꯣꯏꯜꯁꯤꯡ ꯒꯤꯌꯥꯔ ꯑꯣꯏꯜ ꯑꯗꯨꯒ ꯏꯟꯖꯤꯟ ꯑꯣꯏꯜꯅꯆꯤꯡꯕꯁꯤꯡꯁꯨ ꯆꯦꯛ ꯇꯧꯕꯤꯒꯅꯤ ꯑꯗꯨꯒ ꯑꯩꯈꯣꯏ ꯍꯥꯏꯔꯤꯕ ꯂꯥꯏꯠꯅꯆꯤꯡꯕꯁꯤꯡ ꯑꯩꯈꯣꯏ ꯌꯦꯡꯕꯤꯔꯒ ꯑꯗꯨꯃꯥꯏꯅ ꯑꯩꯈꯣꯏ ꯐꯖꯅ ꯌꯦꯡꯗꯨꯅ ꯈꯣꯠꯇꯅ ꯑꯩꯈꯣꯏ ꯕꯥꯏꯛꯁꯤꯡꯁꯤ ꯑꯩꯈꯣꯏ ꯇꯧꯒꯅꯤ ꯑꯗꯨꯒ ꯊꯧꯒꯅꯤ ꯑꯗꯨꯒ ꯕꯥꯏꯛꯅ ꯉꯁꯥꯏꯒꯤ ꯂꯝꯁꯥꯡ ꯊꯧꯔꯛꯄ ꯃꯇꯝꯗ ꯉꯁꯥꯏꯒꯤ ꯂꯝꯁꯥꯡ ꯊꯧꯔꯛꯄ ꯍꯥꯏꯁꯤꯗꯤ ꯋꯥꯏ ꯃꯗꯨꯕꯨ ꯑꯩꯈꯣꯏꯅ ꯌꯥꯝꯅ ꯇꯞꯅ ꯏꯪꯅ ꯃꯣꯡ ꯍꯥꯗꯅ ꯐꯖꯅ ꯑꯩꯅ ꯊꯧꯔꯤꯁꯤ ꯒꯥꯔꯤꯅꯤ ꯍꯥꯏꯗꯅ ꯋꯥꯈꯜ ꯈꯟꯊꯔꯒ ꯑꯩꯒꯤ ꯊꯧꯔꯤꯕ ꯑꯩꯒꯤ ꯆꯥꯡꯗꯨꯗ ꯅꯣꯔꯃꯦꯜꯗꯨꯗ ꯊꯧꯕꯤꯗꯨꯅ ꯑꯩꯒꯤ ꯄꯟꯊꯨꯡ ꯑꯗꯨ ꯌꯧꯅꯅꯕ ꯑꯩ ꯍꯣꯠꯅꯕ ꯑꯗꯨꯃꯁꯨ ꯆꯪꯉꯤ ꯑꯗꯨꯗꯨꯒ ꯍꯥꯏꯔꯤꯕ ꯉꯁꯥꯏꯒꯤ ꯒꯥꯔꯤ ꯊꯧꯕꯗ ꯑꯩꯈꯣꯏꯅ ꯒꯥꯔꯤꯒꯤ ꯊꯧꯒꯗꯕ ꯅꯤꯌꯣꯝ ꯑꯃꯁꯨꯡ ꯀꯔꯤ ꯀꯔꯥꯗꯨꯗ ꯑꯩꯈꯣꯏꯅ ꯐꯖꯅ ꯊꯧꯕꯤꯕ ꯃꯗꯨꯃꯁꯨ ꯇꯉꯥꯏꯐꯗꯅ ꯆꯪꯉꯤ ꯍꯥꯏꯔꯤꯕ ꯕꯥꯏꯛꯁꯤꯕꯨ ꯑꯩꯕꯨ ꯄꯨꯕꯤꯔꯤꯕꯅꯤ ꯕꯥꯏꯛꯁꯦ ꯑꯩꯅ ꯕꯥꯏꯛ ꯃꯊꯛꯇ ꯇꯣꯡꯉꯤꯕꯅꯤ ꯍꯥꯏꯕ ꯋꯥꯈꯜꯁꯦ ꯈꯜꯂꯒ ꯑꯩ ꯕꯥꯏꯛ ꯊꯧꯕ ꯃꯊꯧ ꯇꯥꯏ ꯍꯥꯏꯕ ꯋꯥꯐꯝꯁꯦ ꯊꯝꯖꯒꯦ